ꯖꯄꯥꯟꯗꯒꯤ ꯂꯥꯛꯄꯅꯤ ꯍꯥꯏꯕ ꯂꯝꯀꯣꯏꯕ ꯑꯃ ꯏꯃꯥ ꯀꯩꯊꯦꯜꯗ ꯑꯃꯨꯛ ꯊꯦꯡꯅꯈ꯭ꯔꯦ ꯂꯝꯀꯣꯏꯕ ꯑꯗꯨꯅ ꯍꯥꯏꯔꯛꯄꯗꯗꯤ ꯑꯩꯈꯣꯏꯒꯤ ꯃꯐꯝ ꯑꯁꯤ ꯑꯗꯨꯛꯀꯤ ꯃꯇꯤꯛ ꯅꯨꯄꯤ ꯉꯥꯛꯇꯅ ꯐꯝꯕ ꯀꯩꯊꯦꯜ ꯑꯁꯤ ꯌꯥꯝꯅ ꯑꯦꯁꯤꯌꯥ ꯑꯁꯤꯗ ꯑꯃꯈꯛꯅꯤ ꯑꯗꯨꯅ ꯃꯔꯝ ꯑꯣꯏꯔꯀꯥꯟꯗ ꯍꯥꯏꯔꯤꯕ ꯃꯐꯝ ꯑꯁꯤ ꯌꯣꯛꯈꯠꯇꯕ ꯌꯥꯗꯦ ꯍꯥꯏꯅ ꯍꯥꯏꯕꯤꯔꯛꯏ ꯑꯗꯨꯕꯨ ꯆꯥꯏꯔꯤꯕ ꯑꯃꯣꯠ ꯑꯀꯥꯏ ꯑꯁꯤ ꯒꯣꯔꯃꯦꯟꯠꯀꯤ ꯏꯅꯤꯁ꯭ꯌꯦꯇꯤꯐ ꯈꯔꯅ ꯃꯔꯝ ꯑꯣꯏꯔꯀꯥꯟꯗ ꯁꯦꯡꯗꯣꯛꯄꯤꯅꯕꯅꯁꯨ ꯁꯦꯡꯗꯣꯛꯄꯤꯔꯒꯗꯤ ꯌꯥꯝꯅ ꯐꯒꯅꯤ ꯍꯥꯏꯅ ꯈꯜꯂꯤ ꯑꯩꯅ ꯃꯈꯣꯏꯗꯒꯤ ꯑꯩꯅ ꯍꯥꯏꯈꯤ ꯏꯃꯥ ꯀꯩꯊꯦꯜꯁꯤꯗ ꯂꯩꯔꯤꯕ ꯏꯃꯥ ꯀꯩꯊꯦꯜꯇ ꯅꯠꯇꯦ ꯃꯅꯤꯄꯨꯔꯒꯤ ꯐꯖꯕ ꯃꯅꯤꯄꯨꯔꯒꯤ ꯃꯤꯡꯁꯦꯜ ꯑꯣꯏꯔꯤꯕ ꯂꯣꯛꯇꯥꯛ ꯄꯥꯠꯁꯨ ꯀꯣꯏꯕꯤꯌꯨ ꯆꯠꯄꯤꯌꯨ ꯍꯥꯏꯅ ꯑꯩꯅ ꯍꯥꯏꯖꯈꯤ